ꯍꯂꯣ ꯁꯤ ꯃꯣꯏꯔꯥꯡꯗꯒꯤ ꯑꯣꯏꯕꯤꯔꯕꯣ ꯑꯣ ꯑꯗꯣ ꯃꯣꯏꯔꯥꯡꯒꯤ ꯂꯣꯛꯇꯥꯛꯀꯤ ꯃꯔꯝꯗ ꯁꯨꯝ ꯍꯥꯏꯗꯤ ꯀꯣꯏꯕ ꯌꯥꯕ ꯑꯗꯒꯤ ꯀꯩꯀꯩ ꯂꯩꯒꯦ ꯍꯥꯏꯕꯗꯣ ꯈꯔ ꯍꯥꯏꯕꯤꯔꯛꯎꯅꯦ ꯍꯣ ꯍꯣ ꯑꯗꯨꯗꯤ ꯍꯌꯦꯡ ꯑꯗꯨꯝ ꯂꯥꯛꯆꯔꯒꯦ ꯑꯥ ꯊꯝꯖꯔꯒꯦ